ꯍꯜꯂꯣ ꯁꯤꯁꯦ ꯁꯤꯔꯣꯏ ꯂꯤꯂꯤ ꯍꯣꯇꯦꯜꯗꯨ ꯑꯣꯏꯕꯤꯔꯕ꯭ꯔꯥ

ꯂꯗꯗꯨ ꯋꯥꯟ ꯇ꯭ꯋꯦꯟꯇꯤ ꯄꯤꯁ ꯈꯥꯖꯨꯔ ꯋꯥꯟ ꯊꯥꯔꯇꯤ ꯄꯤꯁ ꯖꯤꯂꯤꯕꯤ ꯇꯨ ꯍꯟꯗ꯭ꯔꯦꯗ ꯄꯤꯁ ꯕꯨꯖꯤꯌꯥ ꯇ꯭ꯋꯦꯟꯇꯤ ꯀꯦꯖꯤ ꯆꯨꯊꯦꯛ ꯅꯥꯏꯕꯤ ꯋꯥꯟ ꯊꯥꯔꯇꯤ ꯄꯤꯁ ꯒꯨꯂꯥꯞ ꯖꯃꯨꯟ ꯋꯥꯟ ꯐꯤꯐꯇꯤ ꯄꯥꯔꯥꯊꯥ ꯋꯥꯟ ꯍꯟꯗ꯭ꯔꯦꯗ ꯆꯥꯅꯥ ꯀꯥꯡꯍꯧ ꯊꯥꯔꯇꯤ ꯀꯦꯖꯤ ꯐꯔꯣꯗꯥ ꯋꯥꯟ ꯐꯤꯐꯇꯤ ꯒ꯭ꯂꯥꯁ ꯃꯪꯒꯜ ꯀꯥꯡꯍꯧ ꯊꯥꯔꯇꯤ ꯀꯦꯖꯤ ꯁꯤꯡꯒꯥꯔꯥ ꯇꯨ ꯍꯟꯗ꯭ꯔꯦꯗ ꯄꯤꯁ ꯀꯆꯧꯔꯤ ꯇꯨ ꯍꯟꯗ꯭ꯔꯦꯗ ꯄꯤꯁ ꯍꯣꯝ ꯗꯦꯂꯤꯕ꯭ꯔꯤꯒ ꯂꯩꯕꯤꯕ꯭ꯔꯥ ꯄ꯭ꯔꯥꯏꯁꯅ ꯄꯤꯁ ꯋꯥꯟ ꯄꯤꯁꯁꯦ ꯀꯌꯥ ꯇꯥꯕꯒꯦ ꯗꯤꯁꯀꯥꯎꯟꯀ ꯂꯩꯕ꯭ꯔꯥ ꯑꯃꯨꯛꯇ ꯍꯥꯏꯕꯤꯔꯛꯑꯣ ꯍꯣꯝ ꯗꯦꯂꯤꯕ꯭ꯔꯤꯒ ꯌꯥꯔꯗꯤ ꯈꯨꯗꯣꯡ ꯆꯥꯕ ꯂꯩꯕ꯭ꯔꯣ ꯑꯩꯍꯥꯛꯀꯤ ꯑꯦꯗ꯭ꯔꯦꯁꯅ ꯎꯈ꯭ꯔꯨꯜ ꯋꯤꯅꯣ ꯕꯥꯖꯥꯔꯗꯅꯤ ꯍꯥꯎꯁ ꯅꯝꯕꯔ ꯇꯦꯟ